ꯑꯩꯅ ꯍꯥꯏꯛꯀꯤꯡ ꯆꯠꯄ ꯃꯇꯝꯗ ꯑꯩꯅ ꯈ꯭ꯋꯥꯏꯗꯒꯤ ꯄꯥꯝꯕꯁꯦ ꯐꯣꯔꯦꯁꯇ ꯆꯠꯄꯗꯣ ꯑꯗꯨꯗꯣ ꯄꯥꯝꯃꯦ ꯅꯥꯎꯔꯤ ꯄꯥꯏꯔꯒ ꯑꯦꯟꯁꯥꯡ ꯅꯥꯄꯤꯒꯨꯝꯕ ꯊꯤꯕ ꯆꯠꯄ ꯑꯗꯨꯗꯒꯤꯅꯦ ꯎꯆꯦꯛꯀꯨꯝꯕ ꯀꯥꯞꯞ ꯍꯩꯒꯨꯝꯕ ꯆꯠꯄ ꯆꯠꯄ ꯖꯪꯒꯜꯗ ꯐꯣꯔꯦꯁꯇ ꯎꯗ ꯇꯤꯟ ꯌꯥꯎꯕꯒꯨꯝꯕ ꯊꯤꯕ ꯆꯠꯄ ꯑꯗꯨꯝꯕ ꯑꯦꯛꯁꯄꯔꯦꯟꯁꯨ ꯎꯔꯒ ꯌꯥꯝ ꯅꯨꯡꯉꯥꯏꯌꯦ